ꯐꯥꯝꯗ ꯃꯇꯝꯁꯦ ꯄꯨꯡ ꯑꯃ ꯄꯨꯡ ꯑꯃ ꯅꯠꯇ꯭ꯔꯒ ꯑꯅꯤ ꯁꯨꯃꯥꯏꯅ ꯍꯥꯏꯗꯤ ꯅꯣꯡꯃꯒꯤ ꯁꯤꯁꯦ ꯑꯌꯨꯛꯀ ꯅꯨꯡꯊꯤꯜꯒ ꯁꯨꯃꯥꯏꯅ ꯆꯠꯂ ꯆꯠꯂꯒ ꯃꯇꯝꯁꯦ ꯂꯦꯜꯂꯦ ꯑꯗꯨꯒ ꯃꯐꯝ ꯑꯗꯨꯝ ꯑꯗꯨꯗ ꯑꯩꯅ ꯇꯧꯕꯁꯦ ꯍꯥꯏ ꯇꯥꯔꯗꯤ ꯍꯩꯅꯧ ꯄꯥꯝꯕꯤ ꯊꯥꯕ ꯄꯨꯡꯗꯣꯟ ꯄꯥꯝꯕꯤ ꯊꯥꯕ ꯀꯝꯐꯣꯏ ꯊꯥꯕ ꯑꯁꯤꯒꯨꯝꯕ ꯃꯌꯥꯝꯁꯦ ꯌꯦꯡꯁꯤꯟꯕꯤꯕ ꯄꯥꯝꯕꯤ ꯃꯈꯣꯡ ꯆꯥꯔ ꯍꯥꯔ ꯍꯥꯞꯄꯤꯕ ꯏꯁꯤꯡ ꯆꯥꯏꯕꯤꯕ ꯁꯤꯒꯨꯝꯕ ꯃꯌꯥꯝ ꯑꯃ ꯇꯧꯋꯦ ꯑꯗꯨꯗꯒꯤ ꯂꯉꯨ ꯂꯧꯎ ꯁꯤꯉꯨꯕꯁꯤꯅ ꯑꯩꯉꯣꯟꯗ ꯀꯩ ꯀꯥꯟꯅꯕ ꯄꯤꯒꯦ ꯍꯥꯏ ꯇꯥꯔꯗꯤ ꯑꯩꯒꯤ ꯋꯥꯈꯜꯁꯦ ꯌꯥꯝꯅ ꯏꯪꯍꯜꯂꯦ ꯑꯩ ꯑꯩꯅ ꯊꯥꯕ ꯄꯥꯝꯕꯤꯁꯦ ꯑꯩꯁꯦ ꯆꯥꯕ ꯐꯪꯗꯣꯏꯅꯤꯀꯣ ꯀꯥꯏꯅ ꯈꯜꯂꯒ ꯏꯁꯥꯗ ꯌꯥꯝꯅ ꯅꯨꯡꯉꯥꯏꯍꯟꯕ ꯑꯩꯅ ꯊꯥꯕ ꯄꯥꯝꯕꯤꯁꯦ ꯆꯥꯎꯔꯛꯑꯦ ꯀꯥꯏꯅ ꯈꯜꯂꯒ ꯏꯁꯥꯗ ꯍꯔꯥꯎꯕ ꯅꯨꯡꯉꯥꯏꯍꯟꯕ ꯁꯤ ꯃꯌꯥꯝ ꯑꯃ ꯄꯣꯛꯍꯜꯂꯦ ꯂꯧꯎ ꯁꯤꯉꯨꯕꯁꯤꯅ ꯑꯩꯉꯣꯟꯗ